ꯖꯒꯣꯏꯒꯤ ꯔꯤꯜꯁ ꯁꯣꯔꯠ ꯌꯦꯡꯕꯤꯕ꯭ꯔꯥ ꯍꯥꯏꯕꯁꯦ ꯖꯒꯣꯏꯒꯤ ꯔꯤꯜꯁ ꯁꯣꯔꯠꯁꯦ ꯌꯦꯡꯕꯤ ꯌꯦꯡꯖꯩ ꯑꯗꯨꯒ ꯑꯩꯈꯣꯏꯒꯤ ꯄꯥꯝꯖꯕ ꯑꯩꯈꯣꯏ ꯖꯒꯣꯏ ꯁꯥꯕ ꯃꯤ ꯍꯥꯏꯔꯒꯗꯤ ꯑꯩꯈꯣꯏꯒꯤ ꯃꯅꯤꯄꯨꯔ ꯐꯣꯛ ꯁꯣꯡꯒꯤ ꯃꯪꯀꯥ ꯑꯗꯨꯒ ꯑꯩꯈꯣꯏꯒꯤ ꯕꯤꯅꯤꯇꯥ ꯂꯥꯏꯁ꯭ꯔꯝꯁꯤ ꯑꯗꯨꯃꯛ ꯃꯁꯛ ꯃꯃꯤꯡ ꯆꯠꯂꯕ ꯖꯒꯣꯏ ꯁꯥꯕ ꯑꯐꯥꯎꯕ ꯑꯃꯅꯤꯅ ꯊꯝꯖꯔꯤ